ꯍꯜꯂꯣ ꯑꯣ ꯍꯜꯂꯣ ꯑꯣ ꯀꯔꯤ ꯂꯩꯔꯒꯦ ꯏꯃꯥ ꯑꯗꯨ ꯆꯠꯀꯗꯧꯕꯅꯦ ꯑꯗꯨ ꯏꯃꯥꯅꯕꯤꯗ ꯀꯅꯥ ꯀꯅꯥ ꯌꯥꯎꯍꯟꯒꯅꯤ

ꯔꯦꯁꯕꯅꯤ ꯍꯣꯏ ꯑꯗꯨꯗꯒꯤ ꯔꯨꯛꯁꯥꯅꯥ ꯍꯣꯏ ꯃꯦꯗꯥꯝ ꯎꯅꯤꯁꯥ ꯍꯣꯏ ꯃꯌꯥꯝꯗꯣ ꯑꯥ ꯌꯣꯝꯕ꯭ꯔꯥꯁ ꯍꯣꯏꯗꯣ ꯍꯧꯔꯁꯦ ꯑꯩꯈꯣꯏ ꯃꯤ ꯒꯔꯤ ꯑꯅꯤꯅ ꯌꯥꯅꯤꯗꯀꯣ ꯑꯥ ꯑꯗꯨꯗꯒꯤ ꯅꯣꯏ ꯅꯅꯥꯎꯅꯨꯄꯥꯒꯤ ꯒꯥꯔꯨꯗꯨꯃ ꯍꯥꯏꯔꯣ ꯑꯩꯈꯣꯏ ꯒꯥꯔꯤ ꯑꯃ ꯄꯨꯊꯣꯔꯛꯑꯒꯦ ꯑꯗꯨꯒ ꯇꯧꯔꯒ ꯑꯗꯨꯃꯥꯏꯅ ꯆꯠꯅꯕ ꯇꯧꯔꯁꯦꯕ ꯀꯣ ꯃꯐꯝꯗꯣ ꯌꯥꯝ ꯐꯖꯩ ꯍꯥꯏꯑꯦꯕ ꯑꯥ ꯑꯥ ꯑꯗꯨꯗꯤ ꯀꯃꯤꯡ ꯁꯟꯗꯦꯗ ꯆꯠꯅꯕ ꯇꯧꯔꯁꯤꯀꯣ

ꯑꯣ ꯐꯔꯦ ꯑꯗꯨ ꯑꯇꯩ ꯑꯇꯩꯗꯤ ꯍꯥꯏꯈ꯭ꯔꯣ ꯎꯝ ꯎꯝ ꯑꯇꯩ ꯑꯇꯩ ꯏꯃꯥꯅꯕꯤꯁꯤꯡꯗꯣ ꯍꯥꯏꯈ꯭ꯔꯁꯤꯀꯣ ꯄꯥꯎ ꯐꯥꯎꯔ ꯁꯣꯏꯔꯣꯏꯁꯤꯀꯣ ꯎꯝ ꯑꯣ ꯐꯔꯦ ꯐꯔꯦ ꯊꯝꯃꯃꯣ ꯊꯝꯃꯣ ꯎꯝ